ꯑꯔꯤꯕ ꯑꯃꯁꯨꯡ ꯑꯅꯧꯕ ꯃꯦꯗꯤꯌꯥꯒꯤ ꯃꯔꯛꯇ ꯈꯦꯠꯅꯕ ꯀꯌꯥ ꯑꯃ ꯂꯩꯀꯣ ꯍꯥꯏꯗꯤ ꯑꯩꯈꯣꯏꯒꯤ ꯏ ꯄꯥꯎ ꯐꯪꯕꯒꯤ ꯆꯥꯡꯁꯦ ꯍꯥꯏꯗꯤ ꯃꯦꯗꯤꯌꯥ ꯆꯥꯎꯈꯠꯂꯛꯄꯗꯒꯤ ꯍꯧꯖꯤꯛꯇꯤ ꯈꯨꯗꯛꯀꯤ ꯑꯣꯏꯕ ꯄꯥꯎꯁꯦ ꯑꯩꯈꯣꯏꯒꯤ ꯈꯨꯗꯛꯇ ꯐꯪꯕ ꯉꯝꯃꯦꯕ ꯑꯗꯨꯗꯨꯒ ꯃꯐꯝ ꯃꯐꯝꯗ ꯊꯣꯛꯏꯕ ꯏꯔꯥꯡꯁꯤꯡ ꯑꯗꯨꯒ ꯍꯧꯖꯤꯛ ꯍꯧꯖꯤꯛ ꯇꯧꯔꯤꯕ ꯊꯕꯛ ꯃꯌꯥꯝ ꯑꯃꯁꯦ ꯑꯩꯈꯣꯏꯒꯤ ꯃꯦꯗꯤꯌꯥ ꯆꯥꯎꯈꯠꯂꯛꯄꯅ ꯃꯔꯝ ꯑꯣꯏꯔꯒ ꯑꯩꯈꯣꯏꯒꯤ ꯍꯧꯖꯤꯛ ꯍꯧꯖꯤꯛꯀꯣ ꯑꯩꯈꯣꯏꯗ ꯌꯥꯝ ꯂꯥꯏꯅ ꯐꯪꯕ ꯉꯝꯃꯦꯕ ꯑꯗꯨꯗꯨꯒ ꯍꯥꯏꯗꯤ ꯍꯥꯟꯅꯒꯤ ꯑꯔꯤꯕ ꯃꯇꯝꯗꯗꯤ ꯑꯩꯈꯣꯏꯒꯤ ꯄꯥꯎ ꯐꯪꯕꯁꯦ ꯑꯅꯝꯕꯅ ꯅ꯭ꯌꯨꯁꯄꯦꯄꯔ ꯔꯦꯗꯤꯔꯑꯣ ꯁꯤꯗꯒꯤ ꯑꯣꯏꯅ ꯐꯪꯉꯤꯀꯣ ꯍꯥꯏꯗꯤ ꯃꯣꯏꯗꯤ ꯑꯩꯈꯣꯏꯒꯤ ꯄꯨꯡꯖꯤꯡ ꯄꯨꯡꯖꯤꯡꯒꯤ ꯀꯣ ꯃꯇꯨꯡꯏꯟꯅ ꯐꯪꯗꯣꯏꯅꯦꯕ ꯄꯥꯎꯁꯦ ꯍꯥꯏꯗꯤ ꯈꯨꯗꯛꯀꯤ ꯑꯣꯏꯕ ꯄꯥꯎ ꯈꯨꯗꯛꯇ ꯐꯪꯕꯁꯦ ꯃꯣꯏ ꯈꯔ ꯋꯥꯅ ꯊꯣꯛꯑꯦꯕ ꯑꯗꯨꯕꯨ ꯍꯧꯖꯤꯛꯇꯤ ꯌꯦꯡꯉꯨ ꯃꯦꯗꯤꯌꯥ ꯆꯥꯎꯈꯠꯂꯛꯄꯅ ꯃꯔꯝ ꯑꯣꯏꯔꯒ ꯑꯩꯈꯣꯏꯒꯤ ꯉꯁꯤ ꯏꯔꯥꯡ ꯊꯣꯛꯑꯦ ꯍꯥꯏꯕꯁꯦ ꯉꯁꯤ ꯑꯗꯨꯝ ꯀꯣ ꯍꯧꯖꯤꯛ ꯍꯧꯖꯤꯛ ꯏꯔꯥꯡ ꯊꯣꯛꯑꯦ ꯍꯥꯏꯕꯁꯤꯁꯨ ꯍꯧꯖꯤꯛ ꯍꯧꯖꯤꯛ ꯌꯦꯡꯕꯒꯤ ꯈꯨꯗꯣꯡꯆꯥꯕ ꯀꯌꯥ ꯑꯃ ꯗꯨ ꯄꯤꯌꯦꯕ ꯍꯥꯏꯗꯤ ꯁꯣꯁꯦꯜ ꯃꯦꯗꯤꯌꯥꯗꯕꯨ ꯑꯣꯏꯒꯦꯔꯥ ꯀꯣ ꯑꯗꯒꯤꯗꯤ ꯑꯦꯞꯁ ꯃꯌꯥꯝ ꯑꯃꯁꯨ ꯊꯣꯛꯑꯦꯗꯅ ꯌꯨꯇꯨꯞ ꯀꯩꯀꯥ ꯁꯤꯗꯒꯤ ꯑꯩꯈꯣꯏꯒꯤ ꯏ ꯄꯥꯎꯁꯦ ꯏꯔꯥꯏ ꯂꯥꯏꯅ ꯈꯪꯕ ꯉꯝꯃꯦꯕ